ꯍꯂꯣ ꯀꯅꯥ ꯑꯣꯏꯕꯤꯔꯕꯅꯣ ꯑꯣ ꯍꯥꯏꯕꯤꯌꯨ ꯍꯥꯏꯕꯤꯌꯨ ꯑꯗꯣ ꯅꯃꯤꯡ ꯅꯊꯥ ꯑꯃꯨꯛꯇꯗꯤ ꯈꯪꯅꯤꯡꯏꯗ ꯑꯥ ꯎꯝ ꯑꯣ ꯌꯥꯏ ꯍꯣꯏ ꯍꯣꯏ ꯑꯗꯣ ꯈꯪꯅꯗ꯭ꯔꯤꯉꯩꯗ ꯃꯤꯡꯗꯣ ꯑꯃꯨꯛꯇꯗꯤ ꯍꯥꯏꯔꯛꯎꯗ ꯑꯃꯨꯛꯇ ꯈꯪꯅꯤꯡꯏꯗ ꯑꯣ ꯊꯦꯡꯀ꯭ꯌꯨ ꯊꯦꯡꯀ꯭ꯌꯨ ꯃꯁꯛ ꯌꯥꯝ ꯐꯖꯔꯝꯒꯗꯕ ꯃꯥꯜꯂꯦ ꯑꯗꯨꯗꯤ ꯍꯥꯏꯔꯛꯑꯒꯦꯀꯣ ꯑꯗꯨ ꯈꯣꯡꯖꯣꯝ ꯄꯔꯕꯁꯤ ꯁꯥꯍꯒ ꯀꯔꯝꯕ ꯃꯇꯥꯡꯒꯤꯅꯣ ꯑꯝꯇ ꯍꯥꯏꯕꯤꯔꯛꯑꯣ

ꯑꯥ ꯑꯣ ꯍꯣꯏ ꯍꯣꯏ ꯑꯗꯨꯗꯤ ꯑꯗꯨꯒꯤ ꯃꯇꯦꯛ ꯑꯃ ꯈꯤꯇꯪ ꯋꯥꯔꯤ ꯇꯧꯔꯛꯎꯔꯣ ꯍꯣꯏ ꯍꯣꯏ ꯃꯣꯏꯔꯥꯡꯒꯤ ꯈꯝꯕ ꯑꯁꯤ ꯃꯇꯝ ꯑꯃꯗ ꯃꯣꯏꯔꯥꯡꯒꯤ ꯅꯤꯡꯊꯧꯅ ꯂꯩꯔꯣꯏꯍꯟꯖꯕ ꯍꯥꯞꯄꯦ ꯍꯥꯞꯄ ꯃꯇꯝꯁꯤꯗ ꯑꯉꯣꯝ ꯅꯣꯡꯕꯥꯟꯁꯨ ꯃꯇꯝꯗꯨꯒꯤ ꯂꯩꯔꯣꯏꯍꯟꯖꯕ ꯑꯣꯏꯔ ꯃꯗꯨꯅ ꯃꯣꯏ ꯑꯅꯤ ꯊꯥꯡꯖꯤꯡ ꯆꯤꯡꯗ ꯂꯩ ꯊꯤꯕ ꯆꯠꯂꯦ ꯃꯣꯏꯔꯥꯡꯒꯤ ꯅꯣꯡꯕꯥꯟꯁꯤꯅ ꯐꯠꯇꯕꯒꯤ ꯆꯥꯡꯁꯦ ꯀꯩꯗꯧꯔꯨꯅꯤ ꯈꯝꯕꯁꯤꯇ ꯁꯤꯔꯁꯅꯨ ꯍꯥꯏꯗꯅ ꯀꯩ ꯌꯥꯝꯅ ꯂꯩꯕ ꯃꯐꯝ ꯑꯃꯗ ꯈꯝꯕꯕꯨ ꯊꯥꯖꯜꯂꯦ ꯑꯗꯨꯒ ꯀꯩ ꯂꯩꯕ ꯃꯐꯝꯁꯤꯗ ꯊꯥꯖꯜꯂꯃꯤꯅ ꯃꯣꯏꯔꯥꯡ ꯊꯥꯡꯖꯤꯡꯅ ꯍꯥꯏꯁ ꯑꯩꯒꯤ ꯏꯅꯥꯏ ꯑꯁꯤ ꯃꯥꯡꯕ ꯇꯥꯔꯦ ꯍꯥꯏꯕꯒꯤꯗꯃꯛꯇ ꯍꯩ ꯄꯥꯟꯊꯣꯏꯕꯤ ꯅꯍꯥꯛꯅ ꯈꯝꯕꯁꯤꯅ ꯂꯩ ꯍꯦꯛꯄ ꯆꯠꯂꯤꯕꯁꯦ ꯂꯝꯖꯤꯡ ꯂꯝꯇꯥꯛ ꯇꯧꯔꯨꯆꯣ ꯍꯥꯏꯗꯨꯅ ꯍꯥꯎꯅꯨꯕꯤ ꯁꯝꯄꯨꯕ ꯑꯃꯒꯤ ꯁꯛ ꯑꯣꯟꯗꯨꯅ ꯈꯝꯕꯒꯤ ꯃꯥꯡꯗ ꯆꯠꯇꯅ ꯂꯩꯁꯤ ꯂꯥꯡꯈꯤꯌꯦ ꯂꯩꯁꯤꯡ ꯑꯗꯨꯕꯨ ꯃꯗꯨꯗ ꯍꯦꯛꯄ ꯂꯩꯗꯣ ꯃꯦꯂꯩ ꯂꯩꯁꯅꯥ ꯅꯣꯡꯖꯨꯝ ꯄꯥꯟ ꯑꯩꯈꯣꯏꯅ ꯁꯥꯏꯗ ꯃꯇꯝ ꯍꯥꯏꯔꯒ ꯑꯩꯈꯣꯏꯒꯤ ꯈꯣꯡꯒꯨꯝꯃꯦꯂꯩ ꯀ꯭ꯋꯥꯛꯂꯩꯒ ꯍꯥꯏꯔꯤꯁꯦ ꯃꯁꯤ ꯃꯣꯏꯔꯥꯡꯒꯤ ꯈꯝꯕꯅ ꯊꯥꯡꯖꯤꯡ ꯆꯤꯡꯗꯒꯤ ꯍꯦꯛꯂꯒ ꯃꯣꯏꯔꯥꯡ ꯅꯤꯡꯊꯧꯗ ꯂꯩ ꯂꯥꯟꯈꯤꯕ ꯑꯗꯨꯒꯨꯝꯕ ꯃꯈꯜꯒꯤ ꯂꯩ ꯑꯃꯅꯤ ꯑꯗꯨꯒ ꯃꯣꯏꯔꯥꯡꯒꯤ ꯅꯣꯡꯕꯥꯟꯅ ꯅꯤꯡꯊꯧꯗ ꯂꯥꯟꯈꯤꯕ ꯍꯥꯏꯔꯒ ꯑꯩꯈꯣꯏ ꯊꯤꯔꯩ ꯍꯥꯏꯅ ꯃꯇꯝꯗꯨꯗ ꯍꯧꯔꯤꯕ ꯂꯩ ꯃꯌꯥꯝꯅ ꯊꯤꯔꯩꯅ ꯑꯩꯈꯣꯏ ꯁꯝꯕꯜ ꯂꯨꯛꯄꯟꯗ ꯍꯧꯕ ꯑꯉꯥꯡꯕ ꯁꯥꯠꯄꯗꯣ ꯑꯗꯨ ꯂꯩꯗꯣ ꯅꯣꯡꯕꯥꯟꯅ ꯂꯥꯟꯈꯤ ꯑꯗꯨꯅ ꯃꯗꯨꯒꯤ ꯂꯩꯗꯨꯒꯤ ꯃꯃꯤꯡ ꯅꯣꯡꯕꯥꯜꯂꯩ ꯍꯥꯏꯅ ꯈꯪꯅꯩꯌꯦ ꯑꯗꯨꯅꯦ ꯂꯩ ꯂꯥꯡꯕꯩ ꯃꯇꯥꯡ ꯍꯥꯏꯁꯦ ꯑꯗꯨ ꯃꯈꯥ ꯇꯥꯅ ꯑ ꯑꯣ ꯊꯦꯡꯀ꯭ꯌꯨ ꯊꯦꯡꯀ꯭ꯌꯨ ꯃꯈꯥ ꯇꯥꯅ ꯄꯥꯝꯃꯁꯨ ꯗꯨꯝ ꯐꯣꯟ ꯑꯗꯨꯝ ꯇꯧꯕꯤꯔꯛꯑꯣ ꯌꯥꯏꯌꯦ ꯑꯣ